ꯍꯜꯂꯣ ꯁꯤꯁꯦ ꯂꯩꯁꯥꯡꯊꯦꯝ ꯇ꯭ꯔꯥꯟꯁꯄꯣꯠ ꯑꯦꯖꯦꯟꯁꯤꯒꯤ ꯑꯣꯏꯒꯗꯕ꯭ꯔ ꯑꯁꯦ ꯇꯣꯡꯏꯕ ꯒꯥꯔꯤꯁꯦ ꯌꯥꯝꯅꯁꯨ ꯑꯩꯅ ꯇꯣꯡꯉꯛꯄꯗ ꯌꯥꯝꯅ ꯀꯛꯆꯤꯡꯗꯒꯤꯅ ꯏꯌꯥꯔꯄꯣꯠ ꯐꯥꯎꯕ ꯇꯣꯡꯕꯗ ꯌꯥꯝꯅ ꯁꯤꯠꯁꯤꯁꯨ ꯌꯥꯝꯅ ꯖꯨꯒꯣꯠ ꯆꯥꯗꯦ ꯑꯗꯨꯒ ꯌꯥꯝꯅ ꯍꯥꯏꯖꯤꯅꯤꯛꯁꯨ ꯑꯣꯏꯗꯦ ꯌꯥꯝꯅ ꯃꯣꯠꯂꯦ ꯑꯗꯒꯤ ꯀꯣꯕꯤꯗ ꯃꯇꯝꯗ ꯃꯥꯛꯁꯀꯨꯝꯕꯁꯨ ꯍꯥꯞꯄꯤꯎ ꯃꯥꯛꯁꯁꯨ ꯍꯥꯞꯄ ꯎꯗꯦ ꯑꯗꯨꯒ ꯌꯥꯝꯅ ꯍꯥꯏꯖꯤꯟ ꯃꯦꯟꯇꯦꯟ ꯇꯧꯕꯁꯤꯅ ꯏꯁꯥꯗꯁꯨ ꯌꯥꯝꯅ ꯑꯐꯕ ꯑꯣꯏꯒꯗꯕꯅꯦ ꯃꯇꯨꯡꯗ ꯅꯣꯏ ꯁꯨꯃꯥꯏꯅ ꯃꯣꯠꯄ ꯇꯥꯔꯒꯗꯤ ꯃꯤꯅꯁꯨ ꯁꯛꯁꯨ ꯈꯪꯕꯤꯔꯔꯣꯏ ꯑꯗꯨꯒ ꯃꯤꯅꯁꯨ ꯇꯣꯡꯅꯤꯡꯉꯔꯣꯏ ꯀꯁꯇꯃꯔꯁꯤꯡꯅꯁꯨ ꯄꯥꯝꯃꯔꯣꯏ ꯑꯗꯨꯅ ꯃꯁꯤꯒꯤ ꯑꯩꯗꯤ ꯌꯥꯝꯅ ꯌꯥꯝꯅ ꯅꯨꯡꯉꯥꯏꯇꯦ ꯐꯝꯕꯗ ꯁꯤꯠꯁꯨ ꯌꯥꯝꯅ ꯁ꯭ꯄꯣꯟꯖꯤꯁꯨ ꯑꯣꯏꯗꯦ ꯑꯗꯨꯒ ꯌꯥꯝꯅ ꯂꯝꯁꯥꯡ ꯆꯠꯄ ꯑꯣꯏꯕꯒꯤꯗꯤ ꯈꯔ ꯏꯝꯄ꯭ꯔꯨꯕꯃꯦꯟ ꯊꯝꯍꯟꯅꯤꯡꯉꯦ ꯑꯩꯁꯦ